ꯑꯧ ꯃꯥꯅꯦ ꯀꯅꯥ ꯍꯥꯏꯕꯤꯌꯨ

ꯑꯣ ꯍꯣꯏ ꯍꯥꯏꯖꯒꯦ ꯑꯗꯨ ꯂꯥꯛꯄ ꯃꯇꯝꯗ ꯍꯥꯏꯗꯤ ꯉꯁꯥꯏꯒꯤ ꯅꯪꯒꯤ ꯒꯥꯏꯠ ꯑꯣꯏꯔꯤꯕ ꯃꯤꯗꯣ ꯅꯪꯒꯤ ꯍꯥꯏꯗꯤ ꯑꯗꯨꯒꯤ ꯃꯤꯗꯨꯒꯤ ꯃꯥꯁꯤ ꯀꯅꯥ ꯑꯣꯏꯗꯣꯏꯅꯣ ꯍꯥꯏꯗꯤ ꯃꯥꯁꯤꯅ ꯑꯩꯒꯤ ꯅꯝꯕꯔꯁꯤꯒ ꯍꯥꯏꯗꯤ ꯃꯥꯗꯤ ꯌꯥꯎꯔꯣꯏꯗꯕ ꯂꯥꯛꯇꯣꯏꯁꯤ ꯏꯁꯥ ꯏꯊꯟꯇ ꯂꯥꯛꯄꯤꯗꯣꯏꯔꯣ ꯎꯝ ꯎꯝ ꯑꯣ ꯑꯗꯨ ꯃꯥꯗꯨꯒ ꯂꯥꯛꯃꯤꯟꯅꯔꯒ ꯃꯐꯝꯗꯨ ꯆꯠꯂꯒ ꯄꯨꯟꯅ ꯌꯦꯡꯕ ꯄꯥꯝꯃꯤꯔꯥ ꯅꯠꯇ꯭ꯔꯒꯅ ꯍꯧꯖꯤꯛꯀꯤ ꯍꯥꯏꯗꯤ ꯀꯩꯅꯣ ꯇꯧꯔꯤꯕ ꯄꯣꯠꯁꯦ ꯁꯤꯒꯤ ꯑꯀꯨꯞꯄ ꯃꯔꯣꯜꯗꯣ ꯍꯥꯟꯅ ꯈꯪꯕ ꯄꯥꯝꯃꯤꯔꯣ ꯀꯃꯥꯏꯅ ꯄꯥꯝꯃꯤꯅꯣ ꯑꯣ ꯑꯣ ꯍꯣꯏ ꯀꯩꯁꯨ ꯀꯥꯏꯗꯦ ꯑꯁꯦꯡꯕꯒꯤꯗꯤ ꯀꯛꯆꯤꯡ ꯕꯣꯔꯥꯁꯦ ꯍꯥꯏꯔꯒ ꯈꯪꯅꯕꯅꯦꯕꯀꯣ ꯕꯣꯔꯥꯁꯦ ꯑꯩꯈꯣꯏꯒꯤ ꯆꯨꯝꯅꯒꯤ ꯍꯥꯏꯗꯤ ꯃꯤꯅ ꯑꯗꯨꯝ ꯆꯨꯝꯅꯒꯤ ꯆꯥꯅꯔꯤꯕ ꯕꯣꯔꯥ ꯕꯦꯁꯣꯟꯅ ꯁꯥꯕꯁꯦ ꯁꯨꯃꯥꯏꯅ ꯑꯣꯏꯗꯦꯕꯀꯣ ꯑꯩꯈꯣꯏ ꯀꯛꯆꯤꯡꯒꯤ ꯕꯣꯔꯥꯁꯤꯅ ꯆꯦꯡꯁꯤ ꯍꯥꯟꯅ ꯐꯖꯅ ꯇꯛꯈꯥꯏꯔꯦꯗꯅ ꯑꯗꯨꯒ ꯆꯦꯡꯁꯤꯅ ꯇꯧꯔꯒ ꯕꯣꯔꯥ ꯑꯣꯏꯅ ꯍꯧꯗꯣꯏꯅꯦꯕ ꯆꯦꯡ ꯕꯣꯔꯥꯒꯤ ꯇꯥꯏꯞꯇ ꯑꯗꯨ ꯍꯧꯕꯁꯤ ꯀꯃꯥꯏꯅ ꯇꯧꯒꯦꯗ ꯉꯁꯥꯏꯒꯤ ꯑꯃꯨꯛ ꯃꯪꯒꯟꯁꯦ ꯑꯩꯈꯣꯏꯅ ꯇꯤꯡꯉꯦꯗꯅ ꯑꯗꯨꯒ ꯄꯣꯞꯍꯜꯂꯒ ꯃꯪꯒꯟꯁꯦ ꯑꯃꯨꯛ ꯍꯥꯞꯄꯒ ꯍꯧꯗꯣꯏꯅꯦꯕ ꯑꯗꯨꯅ ꯑꯩꯈꯣꯏ ꯃꯐꯝ ꯂꯩꯌꯦꯀꯣ ꯀꯛꯆꯤꯡꯒꯤ ꯀꯛꯆꯤꯡ ꯕꯣꯔꯥ ꯍꯥꯏꯔꯒ ꯍꯥꯏꯗꯤ ꯃꯤꯅ ꯌꯥꯝ ꯄꯥꯝꯅꯔꯤꯁꯦ ꯁꯤꯒꯤ ꯃꯐꯝꯁꯤꯗꯒꯤ ꯄꯨꯊꯣꯛꯄ ꯕꯣꯔꯥꯁꯦ ꯑꯣꯏꯗꯣꯏꯅꯦꯕ ꯃꯐꯝꯁꯤꯗ ꯐꯝꯃꯤꯕꯁꯦ ꯑꯌꯥꯝꯕꯅ ꯃꯤ ꯍꯣꯏ ꯏꯟꯖꯥꯡ ꯅꯥꯄꯤ ꯌꯣꯟꯕꯁꯨ ꯌꯥꯎꯋꯤ ꯑꯗꯨ ꯑꯌꯥꯝꯕꯅ ꯀꯛꯆꯤꯡ ꯕꯣꯔꯥꯁꯤ ꯉꯥꯛꯇ ꯑꯣꯏꯅ ꯁꯥꯔꯒ ꯍꯥꯏꯗꯤ ꯐꯝꯕ ꯑꯣꯏꯗꯣꯏꯅꯦꯕ ꯌꯣꯟꯕ ꯍꯣꯏ ꯐꯝꯕꯒꯤꯗꯤ ꯀꯩꯊꯦꯜ ꯑꯩꯈꯣꯏ ꯑꯆꯧꯕ ꯀꯩꯊꯦꯜꯗꯁꯨ ꯑꯗꯨꯝ ꯐꯝꯒꯅꯤꯀꯣ ꯑꯗꯒꯤ ꯁꯨꯝ ꯂꯝꯕꯤ ꯃꯇꯥꯏꯗꯀꯥꯁꯨ ꯌꯣꯟꯕꯅꯤ ꯑꯗꯨ ꯑꯗꯨꯒꯨꯝꯕ ꯃꯌꯥꯝꯁꯤ ꯄꯨꯜꯂꯞ ꯑꯩꯈꯣꯏ ꯀꯛꯆꯤꯡꯒꯤ ꯍꯧꯖꯤꯛꯀꯤ ꯍꯥꯏꯔꯤꯕ ꯀꯩꯊꯦꯜ ꯃꯆꯥ ꯍꯥꯏꯔꯤꯕꯁꯦ ꯁꯤꯗꯩ ꯇꯧꯔꯒ ꯊꯥꯕ ꯑꯣꯏꯗꯣꯏꯅꯦ

ꯎꯝ ꯍꯣꯏ ꯃꯇꯝ ꯐꯪꯉꯤ ꯑꯗꯨ ꯄꯨꯡ ꯀꯌꯥꯃꯨꯛꯇ ꯂꯥꯛꯀꯦ ꯍꯥꯏꯕꯅꯣ ꯑꯪ ꯑꯗꯨꯝ ꯍꯥꯡꯉꯅꯤ ꯑꯌꯨꯛꯇꯒꯤ ꯍꯥꯡꯉꯅꯤ ꯑꯗꯨ ꯑꯩꯈꯣꯏꯁꯦ ꯍꯥꯏꯗꯤ ꯑꯗꯨꯝ ꯂꯥꯛꯄꯤꯔꯣꯅꯦ ꯄꯥꯎ ꯐꯥꯎꯕꯤꯔꯣ ꯑꯗꯨꯒ ꯀꯔꯥꯏ ꯃꯐꯝꯗ ꯊꯦꯡꯅꯁꯤ ꯍꯥꯏꯕꯅꯣ ꯀꯃꯥꯏꯅ ꯄꯨꯜꯂꯒ ꯍꯥꯏꯕꯗꯤ ꯊꯦꯡꯅꯕꯒꯤ ꯃꯐꯝꯁꯦ ꯑꯗꯨꯝ ꯕꯣꯔꯥ ꯌꯣꯟꯐꯝꯁꯤꯗ ꯑꯗꯨꯝ ꯊꯦꯡꯅꯔꯁꯤ ꯍꯥꯏꯕ꯭ꯔꯥ ꯅꯠꯇ꯭ꯔꯒ ꯀꯔꯥꯏꯗ ꯊꯦꯡꯅꯁꯤ ꯍꯥꯏꯕꯅꯣ ꯃꯇꯝ ꯍꯣꯏ ꯑꯩ ꯑꯗꯨꯝ ꯃꯇꯝ

ꯍꯣꯏ ꯍꯣꯏ ꯌꯥꯏ ꯀꯩꯁꯨ ꯀꯥꯏꯗꯦ ꯀꯩꯊꯦꯜ ꯃꯆꯥ ꯄꯨꯔꯒ ꯃꯥꯒꯤ ꯑꯀꯨꯞꯄ ꯃꯔꯣꯜꯗꯨ ꯍꯥꯏꯕꯗꯤ ꯍꯦꯟꯅ ꯈꯪꯕ ꯄꯥꯝꯃꯤꯗꯣ ꯃꯐꯝ ꯐꯖ ꯐꯖꯕ ꯍꯥꯏꯗꯤ ꯀꯛꯆꯤꯡ ꯕꯣꯔꯥꯗꯁꯨ ꯅꯠꯇꯦꯀꯣ ꯀꯛꯆꯤꯡꯒꯤ ꯑꯣꯏꯕ ꯍꯥꯏꯕꯗꯤ ꯃꯣꯏ ꯍꯧꯖꯤꯛꯀꯤ ꯃꯐꯝꯗ ꯌꯣꯟꯕꯁꯦ ꯀꯛꯆꯤꯡꯒꯤ ꯆꯥꯁꯨꯕꯤꯒ ꯍꯥꯏꯗꯅ ꯑꯗꯒꯤ ꯆꯥꯛꯍꯥꯎꯅ ꯍꯧꯕ ꯇꯟ ꯑꯗꯒꯤ ꯀꯤ ꯀꯕꯣꯛ ꯆꯦꯡꯒꯤ ꯄꯣꯊꯣꯛ ꯉꯥꯛꯇ ꯍꯥꯏꯗꯤ ꯑꯪ ꯇꯟꯁꯨ ꯂꯩ ꯆꯦꯡꯒꯤ ꯍꯧꯕ ꯑꯗꯒꯤ ꯆꯥꯁꯨꯕꯤ ꯍꯥꯏꯔꯤꯁꯤꯁꯨ ꯑꯗꯨꯝ ꯑꯣꯏꯗꯣꯏꯅꯤꯀꯣ ꯑꯗꯒꯤ ꯌꯥꯝ ꯌꯣꯜꯂꯦ ꯑꯗꯒꯤ ꯀꯕꯣꯛꯁꯨꯅꯦ ꯍꯥꯏꯕꯗꯤ ꯀꯕꯣꯛ ꯍꯥꯏꯁꯤꯁꯨ ꯆꯦꯡꯗꯩ ꯄꯣꯛꯑꯒꯀꯣ ꯁꯥꯗꯣꯏꯅꯦꯕ ꯑꯗꯨ ꯑꯗꯨ ꯑꯣꯏꯅ ꯐꯪꯉꯅꯤ ꯆꯦꯡꯒꯤ ꯑꯣꯏꯕꯀꯣ ꯃꯐꯝ ꯃꯌꯥꯝ ꯐꯪꯉꯤ ꯑꯗꯨꯒꯨꯝꯕꯁꯨ ꯍꯦꯟꯅ ꯑꯀꯨꯞꯄ ꯃꯔꯣꯜꯗꯨ ꯑꯗꯨꯝ ꯂꯥꯛꯑꯒ ꯌꯦꯉꯒ ꯑꯗꯨꯝ ꯇꯥꯛꯆꯔꯒꯦ ꯑꯗꯨꯒ ꯍꯦꯟꯅ ꯈꯪꯅꯤꯡꯕ ꯑꯀꯨꯞꯄꯗꯨꯁꯨ ꯑꯗꯨꯝ ꯌꯦꯡꯃꯤꯟꯅꯔꯁꯤꯅꯦ ꯃꯐꯝꯗꯨꯗ ꯂꯥꯛꯑꯒ ꯍꯣꯏ ꯑꯗꯨ ꯅꯣꯏ ꯑꯥꯗꯒꯤ ꯊꯣꯛꯂꯛꯄ ꯑꯥꯗꯒꯤ ꯊꯣꯛꯂꯛꯄ ꯃꯇꯝꯗ ꯄꯥꯎ ꯑꯗꯨꯝ ꯄꯤꯕꯤꯔꯛꯑꯣ ꯑꯩ ꯉꯥꯏꯔꯝꯃꯒꯦ ꯑꯗꯨꯒ ꯊꯦꯡꯅꯔꯁꯤ ꯑꯥ ꯑꯥ